ꯍꯞꯇꯥ ꯑꯃꯒꯤ ꯃꯃꯥꯡꯗ ꯑꯩꯅ ꯑꯣꯟꯂꯥꯏꯟꯗꯒꯤ ꯗ꯭ꯔꯤꯜ ꯑꯃ ꯆꯦꯜꯂꯦ ꯑꯩꯒꯤ ꯌꯨꯝꯒꯤ ꯂꯨꯖꯐꯝ ꯁꯥꯒꯦꯗ ꯑꯗꯨꯕꯨ ꯊꯋꯥꯏ ꯌꯥꯝ ꯅꯨꯉꯥꯏꯇꯕꯗꯤ ꯅꯨꯃꯤꯠ ꯅꯤꯅꯤ ꯍꯨꯝꯅꯤ ꯁꯨꯕ ꯅꯨꯃꯤꯠꯇꯨꯗ ꯑꯩꯅ ꯑꯩ ꯂꯨꯖꯐꯝ ꯁꯦꯝꯕꯗꯨꯗ ꯑꯩꯅ ꯆꯦꯛꯇꯨ ꯍꯨꯠꯄ ꯃꯇꯝꯗ ꯃꯆꯤꯟꯗꯨ ꯇꯦꯛꯊꯣꯛꯈ꯭ꯔꯦ ꯑꯗꯨꯗꯒꯤꯗꯤ ꯑꯩꯅ ꯑꯇꯣꯞꯄ ꯁꯦꯝꯕ ꯍꯩꯕ ꯃꯤꯗꯁꯨ ꯌꯦꯡꯍꯟꯕ ꯃꯇꯝꯗꯗꯤ ꯑꯍꯩꯕꯗꯨꯅ ꯍꯥꯏꯔꯛꯑꯦ ꯅꯪꯒꯤ ꯗ꯭ꯔꯤꯜꯁꯤꯗꯤ ꯃꯒꯨꯟ ꯂꯩꯇ꯭ꯔꯦ ꯃꯃꯟꯒ ꯂꯩꯔꯤꯕ ꯐꯤꯕꯝꯁꯤꯒ ꯌꯥꯝ ꯆꯥꯟꯅꯗ꯭ꯔꯦ ꯅꯪ ꯀꯥꯏꯗꯩ ꯀꯗꯥꯏꯗꯒꯤ ꯂꯩꯕꯅꯣ ꯍꯪꯀꯥꯟ ꯑꯩꯅ ꯑꯣꯟꯂꯥꯏꯟꯗꯒꯤ ꯆꯦꯜꯂꯦ ꯍꯥꯏ ꯑꯗꯨ ꯃꯥꯅ ꯃꯊꯪꯗꯗꯤ ꯑꯣꯟꯂꯥꯏꯟꯗ ꯆꯦꯟꯕ ꯃꯇꯝꯗ ꯄꯣꯠ ꯂꯩꯔꯝꯗꯥꯏ ꯈꯨꯗꯤꯡꯒꯤ ꯔꯤꯚꯤꯌꯨꯗꯨꯁꯨ ꯌꯦꯡꯉ ꯁꯨꯝ ꯂꯩꯕꯤꯌꯨ ꯁꯨꯝ ꯇꯥꯛꯄꯤꯔꯛꯄ ꯑꯗꯨꯅ ꯀꯅꯥꯒꯨꯝꯕꯅ ꯃꯈꯥ ꯇꯥꯅ ꯁꯤꯒꯨꯝꯕ ꯗ꯭ꯔꯤꯜ ꯕꯨ ꯑꯣꯏꯒꯦꯔꯥ ꯏꯂꯦꯛꯇ꯭ꯔꯣꯅꯤꯛꯁꯀꯤ ꯄꯣꯠꯆꯩꯕꯨ ꯑꯣꯏꯒꯦꯔꯥ ꯂꯩꯕ ꯃꯇꯝꯗ ꯔꯤꯚꯤꯌꯨꯗꯨ ꯐꯖꯅ ꯌꯦꯡꯕꯤꯔꯒ ꯀꯔꯝꯕꯅ ꯐꯒꯗꯣꯏꯅꯣ ꯀꯔꯝꯕꯅ ꯐꯔꯣꯏꯗꯕꯅꯣ ꯍꯥꯏꯕꯗꯣ ꯃꯃꯨꯠ ꯇꯥꯅ ꯈꯟꯕꯤꯔꯒ ꯂꯩꯔꯒꯗꯤ ꯌꯥꯝ ꯅꯨꯡꯉꯥꯏꯖꯒꯅꯦꯅ ꯈꯜꯂꯦ